ꯑꯩꯈꯣꯏꯒꯤ ꯃꯅꯤꯄꯨꯔꯁꯤ ꯅꯥꯏꯇꯤ ꯄꯥꯔꯁꯦꯟꯗꯤ ꯆꯤꯡꯒꯤ ꯂꯝ ꯑꯣꯏ ꯆꯤꯡꯒꯤ ꯂꯝ ꯑꯣꯏꯕꯅꯤꯅ ꯑꯩꯈꯣꯏ ꯂꯝꯕꯤ ꯊꯣꯡꯁꯤ ꯌꯥꯝ ꯐꯠꯇꯕ ꯑꯗꯨꯒ ꯃꯤꯁꯨ ꯌꯥꯝ ꯀꯨꯡꯅ ꯇꯥꯗꯕ ꯑꯗꯨꯅ ꯇꯨꯔꯤꯖꯝꯁꯤꯡꯁꯤꯅ ꯂꯥꯛꯄꯗ ꯍꯦꯛ ꯍꯦꯛ ꯖꯪꯒꯜꯒꯨꯝꯕ ꯉꯥꯛꯇ ꯑꯣꯏꯕꯅꯤꯅ ꯀꯤꯕ ꯂꯝꯕꯤ ꯊꯣꯡ ꯐꯠꯇꯝꯅꯤꯅ ꯑꯗꯨꯁꯨ ꯆꯠꯅꯤꯡꯗꯕ ꯃꯦꯟꯂꯤ ꯁꯤꯒꯤ ꯄ꯭ꯔꯣꯕ꯭ꯂꯦꯝꯁꯤ ꯌꯥꯝꯅ ꯑꯩꯈꯣꯏꯒꯤ ꯂꯝꯗꯝꯁꯤꯗ ꯊꯣꯛꯑꯦ